ꯍꯜꯂꯣ ꯅꯍꯥꯟ ꯖꯔꯥꯗꯒꯤ ꯑꯩꯅ ꯑꯣꯔꯗꯔ ꯑꯃ ꯄ꯭ꯂꯦꯁ ꯇꯧꯋꯦ ꯑꯗꯨ ꯂꯥꯛꯑꯦ ꯑꯗꯨꯒ ꯃꯥꯒꯤ ꯁꯥꯏꯖ ꯍꯥꯏꯔꯣ ꯃꯥꯏ ꯀꯂꯔ ꯍꯥꯏꯔꯣ ꯃꯥꯏ ꯀ꯭ꯋꯥꯂꯤꯇꯤ ꯍꯥꯏꯔꯣ ꯌꯥꯝ ꯐꯩꯌꯦ ꯌꯥꯝ ꯆꯥꯟꯅꯩꯌꯦ ꯑꯩꯉꯣꯟꯗꯗꯤ ꯑꯗꯨꯒ ꯌꯥꯝ ꯍꯔꯥꯎꯋꯦ